ꯑꯥ ꯇꯥꯏ ꯑꯥ ꯑꯦ ꯃꯥꯅꯦ ꯃꯥꯅꯦ ꯑꯥ ꯑꯥ ꯅꯨꯡꯇꯤꯒꯤꯗꯤ ꯍꯥꯡꯉꯦ ꯑꯗꯣ ꯁꯟꯗꯦꯁꯤꯗꯤ ꯊꯣꯡ ꯂꯣꯜꯂꯦꯕꯀꯣ ꯑꯥ ꯑꯗꯣ ꯅꯣꯏ ꯀꯩ ꯅꯨꯃꯤꯠꯇ ꯂꯥꯛꯀꯥꯗꯕꯅꯣ ꯑꯗꯨꯝ ꯑꯐꯪ ꯅꯨꯃꯤꯠ ꯑꯃꯗ ꯂꯥꯛꯀꯔ ꯑꯥ ꯍꯌꯦꯡ ꯂꯥꯛ ꯑꯣ ꯄꯨꯡ ꯅꯤꯄꯥꯜ ꯑꯌꯨꯛꯀꯤ ꯄꯨꯡ ꯅꯤꯄꯥꯜꯗꯒꯤꯀꯣ ꯅꯨꯃꯤꯗꯥꯡ ꯅꯨꯃꯤꯗꯥꯡ ꯋꯥꯏꯔꯝ ꯄꯨꯡ ꯃꯪꯉꯥ ꯐꯥꯎꯕꯗꯤ ꯍꯥꯡꯒꯅꯤ ꯑꯗꯣ ꯑꯗꯨꯒꯤ ꯃꯇꯝꯗ ꯂꯥꯛꯄꯤꯔꯣ ꯂꯥꯛꯇꯣꯏ ꯑꯣꯏ ꯇꯥꯔꯥꯗꯤ ꯑꯥ ꯑꯥ ꯃꯅꯨꯡꯗ ꯍꯣꯇꯦꯜ ꯂꯩꯌꯦ ꯑꯗꯨꯝ ꯆꯥ ꯍꯣꯇꯦꯜꯁꯨ ꯂꯩ ꯑꯗꯒꯤ ꯆꯥ ꯊꯛꯄ ꯕꯣꯔꯥ ꯍꯣꯇꯦꯜ ꯑꯗꯨꯃꯥꯏꯅ ꯄꯨꯂꯞ ꯂꯩꯒꯅꯤ ꯑꯗꯨꯝ ꯔꯦꯁꯇꯨꯔꯦꯟ ꯐꯝꯐꯝ ꯄꯥꯈꯪ ꯂꯩꯁꯥꯕꯤ ꯐꯝꯐꯝꯁꯨ ꯂꯩꯒꯅꯤ ꯑꯗꯨ ꯌꯨꯝ ꯃꯈꯩꯁꯨ ꯑꯗꯨꯝ ꯐꯖꯅ ꯂꯩꯒꯅꯤ ꯑꯥ ꯑꯩꯈꯣꯏ ꯀꯩꯗꯤꯝ ꯃꯉꯛ ꯂꯝꯖꯥꯎ ꯃꯅꯨꯡ ꯗꯩ ꯆꯪꯉꯥꯛꯑꯅꯤꯗ ꯑꯗꯨꯝ ꯁꯥ ꯃꯈꯜ ꯁꯪꯉꯥꯏ ꯇꯥꯡꯅ ꯎꯕꯀꯣ ꯁꯪꯉꯥꯏꯗꯤ ꯎꯕ ꯐꯪꯉꯅꯤ ꯑꯗꯨꯒ ꯑꯗꯨꯝ ꯍꯤ ꯄꯥꯠ ꯃꯊꯥꯛꯇꯨꯗ ꯑꯗꯨꯝ ꯍꯤ ꯊꯧꯔꯒ ꯃꯤ ꯀꯣꯏꯕ ꯆꯠꯅꯩ ꯑꯗꯨꯒ ꯐꯨꯝꯗꯤ ꯏꯁꯤꯡ ꯃꯊꯛꯇ ꯇꯥꯎꯋꯦꯅ ꯑꯗꯨꯁꯨ ꯃꯤ ꯃꯌꯥꯝꯅ ꯍꯥꯏꯗꯤ ꯑꯗꯨꯝ ꯁꯨꯝ ꯄꯥꯛ ꯎꯅꯗꯕꯅꯤꯅ ꯑꯗꯨꯒꯤꯁꯨ ꯌꯦꯡꯕ ꯂꯥꯛꯄ ꯑꯗꯁꯨ ꯆꯠꯄ ꯈꯣꯠꯄ ꯇꯧꯕ ꯑꯗꯒꯤ ꯍꯤꯁꯨ ꯊꯣꯡꯉꯒ ꯀꯣꯏꯕ ꯆꯠꯄ ꯑꯗꯨꯒꯤ ꯑꯃꯥꯏꯅ ꯇꯧꯅꯩ ꯑꯥ ꯂꯧꯋꯦ ꯍꯤꯗꯣ ꯍꯤ ꯇꯣꯡꯕꯁꯦ ꯍꯤ ꯑꯃꯗ ꯃꯤ ꯑꯍꯨꯝ ꯑꯍꯨꯝ ꯇꯣꯡꯒꯅꯦꯀꯣ ꯑꯗꯨꯒ ꯄꯨꯡꯗ ꯄꯨꯡꯗꯒꯤ ꯄꯥꯔꯒ ꯀꯨꯟꯊ꯭ꯔꯥ ꯂꯧꯋꯦ ꯍꯤ ꯇꯣꯡꯕꯁꯦ ꯑꯗꯨ ꯃꯣꯇꯣꯔꯕꯣꯠꯁꯦ ꯃꯣꯇꯣꯔꯕꯣꯠꯁꯦ ꯂꯩ ꯑꯗꯨꯝ ꯃꯣꯇꯣꯔꯕꯣꯠꯇꯤ ꯌꯥꯝ ꯃꯔꯥꯡ ꯀꯥꯏꯅ ꯂꯩꯕꯗꯤ ꯑꯣꯏꯗꯦ ꯈꯔꯗꯤ ꯂꯩ ꯑꯗꯣ ꯍꯤ ꯍꯤꯅ ꯃꯔꯥꯡ ꯈꯔ ꯀꯥꯏꯕ ꯍꯦꯜꯂꯦ ꯃꯣꯇꯣꯔꯕꯣꯠ ꯇꯣꯉꯒꯅ ꯃꯣꯇꯣꯔꯕꯣꯠꯇꯤ ꯄꯨꯡꯗ ꯂꯨꯄꯥ ꯑꯩꯠꯇꯤ ꯂꯥꯛꯀꯅꯤꯀꯣ ꯑꯗꯣ ꯃꯣꯇꯣꯔꯕꯣꯠꯇꯤ ꯃꯤ ꯃꯣꯇꯣꯕꯣꯠꯁꯦ ꯃꯤ ꯃꯣꯇꯣꯕꯣꯠꯁꯦ ꯃꯤ ꯑꯅꯤꯗꯒꯤ ꯍꯦꯟꯅ ꯇꯣꯡꯕ ꯌꯥꯗꯦ ꯆꯥꯕꯁꯦ ꯆꯥꯕꯗꯤ ꯆꯥꯕ ꯊꯛꯄꯩꯁꯤ ꯄꯩꯁꯥ ꯌꯥꯝ ꯍꯦꯟꯅ ꯄ꯭ꯔꯥꯏꯁ ꯌꯥꯝ ꯆꯥꯎꯅ ꯇꯧꯕ ꯈꯣꯠꯄ ꯇꯧꯗꯦ ꯑꯗꯨꯝ ꯃꯄꯥꯟꯒꯤ ꯃꯔꯛꯇ ꯇꯧꯔꯤ ꯑꯗꯨꯃꯥꯏꯅ ꯆꯞ ꯃꯥꯟꯅꯩꯗ ꯃꯣꯏꯅ ꯇꯧꯔꯤꯗꯨꯁꯨ ꯑꯥ ꯍꯔꯥꯎ ꯀꯨꯝꯍꯩ ꯍꯔꯥꯎ ꯀꯨꯝꯍꯩ ꯍꯥꯏꯅꯗꯤ ꯂꯩꯇꯦꯕꯀꯣ ꯍꯣꯏ ꯑꯗꯣ ꯑꯗꯨꯕꯨ ꯍꯣꯏ ꯀꯩꯕꯨꯜ ꯂꯝꯖꯥꯎꯅ ꯁꯤꯟꯖꯕ ꯑꯩꯈꯣꯏ ꯁꯪꯉꯥꯏꯒꯤ ꯁꯪꯉꯥꯏ ꯅꯨꯃꯤꯠ ꯍꯥꯏꯔꯒ ꯑꯃ ꯑꯗꯨꯃꯥꯏꯅꯗꯤ ꯁꯤꯟꯖꯩꯌꯦꯕꯀꯣ ꯁꯪꯉꯥꯏꯒꯤ ꯅꯨꯃꯤꯠꯁꯤꯗ ꯑꯩꯈꯣꯏꯗꯤ ꯑꯩꯈꯣꯏ ꯅ ꯚꯤꯖꯤꯇꯔ ꯃꯈꯩꯒꯤ ꯇꯤꯛꯀꯦꯠ ꯐ꯭ꯔꯤ ꯑꯣꯏꯗꯣꯏꯅꯦꯕ ꯑꯗꯨꯒ ꯑꯩꯈꯣꯏ ꯍꯤ ꯇꯣꯡꯕ ꯀꯔꯤ ꯇꯧꯕꯁꯤꯗꯕꯨꯗꯤ ꯐꯤꯐꯇꯤ ꯄꯔꯁꯦꯟ ꯗꯤꯁꯀꯥꯎꯟ ꯑꯣꯏꯗꯣꯏꯕ ꯃꯥꯏ ꯍꯤ ꯇꯣꯡꯕꯒꯤ ꯚꯔꯥꯁꯦ ꯑꯗꯣ ꯃꯣꯇꯣꯔꯕꯣꯠꯀꯤꯁꯨ ꯑꯗꯨꯃꯥꯏꯅ ꯆꯞ ꯃꯥꯟꯅ ꯑꯣꯏꯗꯧꯏꯕ ꯁꯪꯉꯥꯏ ꯅꯨꯃꯤꯠꯁꯦ ꯑꯩꯈꯣꯏ ꯑꯣꯛꯇꯣꯕꯔ ꯊꯥꯔꯇꯤꯁꯤꯗ ꯇꯧꯒꯅꯤ ꯀꯔꯤ ꯍꯥꯏꯕ ꯑꯥ ꯎꯝ ꯍꯣꯏ ꯑꯗꯨꯝ ꯃꯥꯟꯅꯅ ꯁꯤꯟꯒꯅꯤ ꯑꯣ ꯑꯩ ꯌꯨꯝꯗ ꯂꯩꯒꯅꯤ ꯅꯪ ꯀꯣꯏꯔꯛꯀꯦ ꯍꯥꯏꯔꯗꯤ ꯑꯗꯨꯝ ꯑꯩꯈꯣꯏ ꯌꯨꯝꯗ ꯂꯥꯛꯑꯝꯃꯣ ꯑꯗꯨꯒ ꯑꯩꯈꯣꯏꯅꯤ ꯑꯗꯨꯝ ꯊꯣꯛꯃꯤꯟꯅꯔꯒ ꯑꯗꯨꯝ ꯀꯩꯅꯣ ꯇꯧꯈ꯭ꯔꯁꯤ ꯆꯪꯈ꯭ꯔꯁꯨ ꯌꯥꯔꯦ ꯑꯩꯁꯨ ꯑꯗꯨꯝ ꯑꯥ ꯑꯩ ꯄꯨꯡ ꯅꯤꯄꯥꯜꯗ ꯑꯗꯨꯝ ꯆꯠꯀꯗꯕꯅꯦꯕ ꯅꯪ ꯑꯗꯨꯝ ꯈꯤꯇꯪ ꯉꯟꯅ ꯊꯣꯛꯂꯛꯑꯣ ꯑꯩꯒ ꯆꯠꯃꯤꯟꯅꯈ꯭ꯔꯁ ꯨ ꯌꯥꯔꯦ ꯑꯗꯨ ꯅꯪꯅ ꯇꯞꯅ ꯂꯥꯛꯀꯦ ꯍꯥꯏꯔꯁꯨ ꯌꯥꯏ ꯑꯗꯨ ꯅꯪꯅ ꯈꯪꯗꯦ ꯍꯥꯏꯕꯅꯤꯅ ꯑꯩꯒ ꯑꯗꯨꯝ ꯆꯠꯃꯤꯟꯅꯈ꯭ꯔꯁꯦ